ꯍꯧꯖꯤꯛꯇ ꯑꯩꯈꯣꯏꯒꯤ ꯏꯂꯦꯛꯇ꯭ꯔꯣꯅꯤꯛ ꯃꯦꯗꯤꯌꯥꯁꯤꯡ ꯑꯁꯦ ꯑꯉꯥꯡꯁꯤꯡꯒꯤ ꯂꯥꯏꯔꯤꯛ ꯂꯥꯏꯁꯨ ꯇꯝꯕꯗ ꯃꯁꯤ ꯑꯆꯧꯕ ꯃꯇꯦꯡ ꯑꯃ ꯑꯣꯏꯔꯦ ꯍꯥꯏꯕꯁꯤ ꯃꯤꯄꯨꯝ ꯈꯨꯗꯤꯡꯃꯛꯅ ꯌꯥꯅꯔꯕ ꯋꯥꯐꯝꯅꯤ ꯑꯗꯨꯒ ꯌꯥꯝꯅ ꯍꯦꯟꯅ ꯑꯉꯥꯡꯁꯤꯡꯗ ꯊꯕꯛꯀꯤ ꯀꯔꯤꯒꯤ ꯀꯩꯅꯣ ꯇꯧꯕꯗ ꯇ꯭ꯔꯥꯏ ꯇꯧꯕ ꯍꯣꯠꯅꯕꯗ ꯄꯥꯔꯤꯈꯥꯒꯤ ꯀꯣꯆꯤꯡ ꯂꯧꯕꯗ ꯍꯥꯟꯅꯗꯤ ꯗꯦꯜꯂꯤꯗ ꯀꯣꯜꯀꯥꯇꯥꯗ ꯚꯥꯔꯠꯀꯤ ꯑꯗꯧꯕ ꯁꯤꯇꯤ ꯁꯦꯟꯇꯔꯁꯤꯡꯗ ꯆꯠꯇꯅ ꯇꯧꯅꯔꯝꯕꯗꯨ ꯍꯧꯖꯤꯛꯇꯤ ꯌꯨꯝ ꯌꯨꯝꯗ ꯑꯣꯟꯂꯥꯏꯟ ꯀ꯭ꯂꯥꯁ ꯇꯧꯕꯒꯤ ꯀꯩꯅꯣꯁꯤ ꯃꯃꯟꯁꯨ ꯍꯣꯡꯅ ꯑꯗꯨꯒ ꯃꯁꯤꯒꯤ ꯇꯦꯛꯅꯣꯂꯣꯖꯤ ꯃꯌꯥꯝ ꯁꯤꯖꯤꯟꯅ ꯇꯧꯔꯛꯄꯁꯤ ꯑꯐꯕ ꯈꯣꯡꯊꯥꯡꯅꯤ ꯑꯗꯣ ꯃꯁꯤ ꯄꯨꯝꯅꯃꯛꯇ ꯍꯥꯏꯔꯤꯕ ꯑꯣꯟꯂꯥꯏꯟ ꯏꯂꯦꯛꯇ꯭ꯔꯣꯅꯤꯛꯁꯀꯤ ꯃꯦꯗꯤꯌꯥ ꯑꯁꯦ ꯃꯁꯤ ꯍꯦꯟꯅ ꯍꯦꯟꯅ ꯍꯣꯡꯗꯣꯛꯍꯟꯕ ꯄꯨꯝꯅꯃꯛꯇ ꯂꯥꯏꯔꯕ ꯑꯅꯪꯕ ꯈꯨꯗꯤꯡꯃꯛꯇ ꯌꯥꯝꯅ ꯐꯪꯍꯟꯕ ꯊꯣꯡ ꯃꯥꯟꯅꯅ ꯃꯁꯤꯒꯤ ꯃꯦꯗꯤꯌꯥꯒꯤ ꯏꯂꯦꯛꯇ꯭ꯔꯣꯅꯤꯛ ꯃꯦꯗꯤꯌꯥꯒꯤ ꯈꯨꯗꯣꯡ ꯆꯥꯕꯁꯦ ꯃꯁꯤ ꯄꯨꯝꯅꯃꯛꯇ ꯐꯪꯍꯟꯕ ꯍꯦꯟꯅ ꯂꯥꯏꯔꯥ ꯑꯅꯪ ꯈꯨꯗꯤꯡꯃꯛꯅ ꯃꯁꯤ ꯂꯩꯕ ꯉꯝꯕ ꯑꯗꯨꯒ ꯑꯦꯐꯣꯔꯗ ꯇꯧꯕ ꯉꯝꯕ ꯑꯣꯏꯍꯟꯕꯅ ꯑꯩꯈꯣꯏꯒꯤ ꯁꯃꯥꯖꯗ ꯊꯣꯡ ꯃꯥꯟꯅꯅ ꯂꯧꯁꯤꯡ ꯆꯥꯎꯈꯠꯄ ꯕꯨꯙꯤ ꯂꯧꯁꯤꯡ ꯆꯥꯎꯈꯠꯄ ꯂꯥꯏꯔꯤꯛ ꯂꯥꯏꯁꯨ ꯇꯝꯕꯗ ꯆꯥꯎꯈꯠꯄ ꯑꯣꯏꯒꯅꯤ ꯍꯥꯏꯕꯁꯦ ꯃꯁꯤꯗ ꯊꯥꯖꯕ ꯂꯩ